ꯑꯥ ꯁꯤ ꯗꯥꯏꯕꯔ ꯑꯦꯖꯦꯟꯁꯤ ꯑꯣꯏꯕꯤꯔꯕ꯭ꯔꯥ ꯑꯥ ꯑꯧ ꯀꯩꯅꯣꯃꯇ ꯍꯪꯖꯒꯦꯕꯀꯣ ꯑꯩꯁꯦ ꯑꯩꯁꯦ ꯑꯇꯣꯞꯄ ꯁ꯭ꯇꯦꯠꯇꯒꯤ ꯑꯩꯁꯦ ꯇꯨꯔꯤꯁ ꯑꯣꯏꯅ ꯂꯥꯛꯄꯅꯦꯕ ꯁꯦꯟꯗ꯭ꯔꯥꯁꯤ ꯌꯦꯡꯒꯦ ꯍꯥꯏꯅ ꯇꯧꯕꯅꯦꯕꯀꯣ ꯑꯗꯨꯅ ꯍꯧꯖꯤꯛꯁꯦ ꯑꯩ ꯑꯦꯌꯔꯄ꯭ꯣꯔꯠꯇ ꯂꯩ ꯑꯗꯣ ꯑꯩꯁꯦ ꯁꯦꯟꯗ꯭ꯔꯥ ꯃꯐꯝꯁꯨ ꯈꯪꯗꯕ ꯑꯗꯨꯅ ꯅꯣꯏ ꯀꯩꯅꯣ ꯒꯥꯔꯤ ꯀꯔꯤ ꯀꯔꯤ ꯂꯩꯕ꯭ꯔꯥ ꯍꯥꯏꯕꯗꯣ ꯑꯃꯨꯛꯇ ꯍꯥꯏꯕꯤꯔꯛꯑꯣ ꯑꯩ ꯑꯦꯌꯔꯄ꯭ꯣꯔꯠꯇ ꯂꯩꯌꯦ ꯄꯤꯛꯀꯞ ꯇꯧꯕꯤꯕ ꯂꯥꯛꯄꯤꯕ ꯌꯥꯒꯗ꯭ꯔꯥ ꯑꯗꯣ ꯕꯣꯂꯦꯔꯣꯗꯣ ꯊꯥꯕꯤꯕ ꯌꯥꯒꯗ꯭ꯔꯥ ꯑꯗꯣ ꯃꯃꯟꯗꯤ ꯀꯃꯥꯏ ꯂꯩꯌꯦ ꯄ꯭ꯔꯥꯏꯁꯇꯤ ꯑꯍꯣꯏ ꯑꯗꯨ ꯑꯣꯏꯔꯗꯤ ꯑꯥ ꯕꯣꯂꯦꯔꯣꯗꯣ ꯊꯥꯕꯤꯔꯛꯑꯣ ꯑꯩ ꯑꯦꯌꯔꯄ꯭ꯣꯔꯠꯇ ꯉꯥꯏꯔꯝꯒꯦ ꯑꯗꯨꯒ ꯑꯊꯨꯕ ꯃꯇꯝꯗ ꯊꯥꯕꯤꯔꯛꯅꯕꯗꯤ ꯇꯧꯔꯣꯀꯣ ꯐꯔꯦ ꯐꯔꯦ